ꯍꯂꯣ ꯒꯨꯠ ꯑꯞꯇꯔꯅꯨꯟ ꯍꯥꯎ ꯂꯇꯥꯔꯣ ꯂꯩꯌꯦ ꯅꯪꯗꯤ ꯀꯃꯥꯏ ꯀꯃꯥꯏꯅ ꯇꯧꯔꯤꯒꯦ ꯑꯣ ꯑꯩꯈꯣꯏ ꯉꯁꯤ ꯍꯪꯒꯥꯝ ꯊꯣꯡꯉꯤ ꯅꯣꯏꯒꯤꯗꯤ ꯑꯣ ꯌꯨꯝꯗ ꯀꯩꯀꯩ ꯍꯣꯠꯅꯔꯤꯒꯦ ꯑꯣ ꯍꯟꯗꯛ ꯀꯩꯅꯣꯒꯤ ꯑꯩꯁꯦ ꯌꯨꯝꯗ ꯂꯩ ꯆꯥꯔ ꯈꯔ ꯊꯥꯏꯌꯦ ꯑꯇꯩ ꯊꯣꯏꯗꯣꯛꯄ ꯇꯧꯗꯦꯗ ꯂꯩ ꯆꯥꯔ ꯈꯔ ꯃꯅꯥ ꯃꯁꯤꯡꯗꯤ ꯏꯃꯨꯡꯒꯤ ꯆꯥꯅꯕꯗꯤ ꯊꯥꯏꯌꯦꯕ ꯑꯗꯨꯒ ꯌꯣꯟꯅꯕꯗꯤ ꯊꯥꯅꯕ ꯃꯐꯝꯗꯣ ꯂꯩꯇ꯭ꯔꯦ ꯀꯩꯅꯣꯗꯤ ꯂꯩ ꯎꯝ ꯄꯣꯠ ꯆꯩꯗꯤ ꯐꯕ꯭ꯔꯥ ꯀꯃꯥꯏꯅ ꯇꯧꯒꯦ ꯑꯣ ꯀꯣꯏꯊꯣꯛꯔꯛꯑꯣꯗꯅꯥ ꯅꯣꯡꯐꯥꯗꯣꯛꯁꯨ ꯍꯣꯏ ꯑꯉꯥꯡ ꯀꯣꯆꯤꯡ ꯇꯧꯔꯁꯤ ꯄꯨꯟꯁꯤꯟꯅꯔꯒ ꯑꯩꯈꯣꯏ ꯇꯨꯏꯁꯟ ꯁꯦꯟꯇꯔ ꯑꯃ ꯍꯥꯡꯗꯣꯛꯑꯒ ꯑꯩꯈꯣꯏ ꯑꯃ ꯑꯅꯤ ꯃꯥꯟꯅꯔꯒ ꯇꯧꯁꯤꯅꯦ ꯑ ꯍꯧꯖꯤꯛꯀꯥꯟꯗꯤ ꯇ꯭ꯌꯨꯇꯔꯅ ꯍꯦꯟꯟ ꯐꯔꯕꯅꯦ ꯍꯣꯏ ꯎꯝ ꯍꯣꯏꯅꯦ ꯗꯦ ꯕꯣꯔꯗꯤꯡꯗꯨꯝ ꯇꯧꯕꯅ ꯐꯗꯧ ꯃꯥꯜꯂꯦꯅꯦ ꯍꯣꯏ ꯇꯧꯔꯁꯦ ꯑꯗꯨꯗꯤ ꯑꯩꯈꯣꯏ ꯈꯔ ꯁꯤꯟꯅꯔꯒ ꯑꯥ ꯍꯌꯦꯡꯗꯤ ꯁꯟꯗꯦꯅꯤꯅ ꯃꯤ ꯃꯌꯥꯝꯗꯨ ꯄꯨꯂꯞ ꯁꯪꯅꯅꯤ ꯑꯗꯨꯗ ꯄꯨꯜꯂꯁꯤꯔꯣ ꯌꯥꯅꯤ ꯌꯥꯅꯤ ꯑꯗꯨꯗꯤ ꯑꯩ ꯈꯔ ꯄꯥꯎ ꯄꯤꯈ꯭ꯔꯒꯦ ꯑꯗꯨꯒ ꯅꯪꯁꯨ ꯈꯔ ꯄꯤꯔꯛꯑꯣ ꯑꯗꯨꯒ ꯍꯌꯦꯡꯗꯨ ꯄꯨꯜꯂꯁꯦ ꯍꯣꯏ ꯍꯣꯏ